ꯁꯤ ꯏꯟꯅꯔ ꯂꯥꯏꯟ ꯄꯔꯃꯤꯠꯀꯤ ꯂꯧꯕꯒꯤꯗꯨ ꯅꯠꯇ꯭ꯔꯣ ꯑꯣ ꯑꯩ ꯍꯥꯏꯗ꯭ꯔꯕꯥꯠ ꯇꯒꯤꯅꯦ ꯎꯝ ꯌꯥꯎꯖꯩꯌꯦ ꯑꯣ ꯅꯨꯃꯤꯠ ꯀꯌꯥꯅꯤꯒꯤꯅꯣ ꯑꯣꯏꯗꯣꯏꯁꯤꯕꯣ ꯑꯣ ꯃꯉꯥꯗꯒꯤ ꯍꯦꯟꯕꯗꯤ ꯌꯥꯗ꯭ꯔꯦ ꯑꯣ ꯐꯔꯦ ꯐꯔꯦ ꯑꯗꯨꯗꯤ ꯂꯥꯛꯑꯒ ꯍꯥꯏꯅꯔꯁꯤ